ꯑꯁꯤꯕꯨ ꯔꯥꯀꯦꯁ ꯑꯣꯏꯕꯤꯔꯕ꯭ꯔꯣ ꯑꯣ ꯔꯥꯀꯦꯁꯄꯨ ꯊꯥꯒꯠꯆꯔꯤ ꯔꯥꯀꯦꯁ ꯍꯣꯏ ꯍꯣꯇꯦꯜꯕꯨ ꯊꯥꯒꯠꯆꯔꯤ ꯉꯁꯤ ꯑꯩꯒꯤ ꯕꯥꯔꯗꯦ ꯇꯥꯕꯅꯦ ꯏꯆꯥꯅꯨꯄꯥꯒꯤ ꯑꯗꯨ ꯉꯁꯥꯏ ꯄꯨꯡ ꯇꯔꯥ ꯃꯥꯊꯣꯏ ꯃꯈꯥꯏꯗ ꯊꯤꯜꯂꯛꯑꯣ ꯍꯥꯏꯒꯤꯕꯗꯣ ꯅꯣꯡꯇꯥꯔꯁꯨ ꯇꯥꯅ ꯑꯩꯗꯤ ꯊꯤꯜꯂꯛꯑꯔꯣꯏꯗ꯭ꯔꯥ ꯍꯥꯏꯅ ꯈꯜꯂꯨꯔꯦ ꯑꯗꯨ ꯅꯣꯡ ꯇꯥꯔꯁꯨ ꯇꯥꯅ ꯊꯤꯟꯕꯤꯔꯛꯄꯒꯤꯗꯃꯛꯇ ꯊꯥꯒꯠꯄ ꯐꯣꯡꯗꯣꯛꯆꯔꯤ ꯃꯇꯨꯡꯗꯁꯨ ꯊꯥꯒꯠ ꯊꯥꯒꯠꯄꯒꯤ ꯊꯥꯒꯠꯆꯔꯤ ꯃꯇꯨꯡꯗꯁꯨ ꯁꯣꯝꯒꯤ ꯁꯥꯏꯠꯇ ꯑꯣꯗꯔ ꯑꯗꯨꯝ ꯇꯧꯖꯔꯛꯀꯦ ꯊꯥꯖꯕ ꯃꯥꯡꯍꯟꯕꯤꯗꯕꯒꯤꯗꯃꯛꯇ ꯔꯥꯀꯦꯁꯄꯨ ꯊꯥꯒꯠꯆꯔꯤ